ꯏꯇꯥꯎ ꯑꯁ ꯉꯁꯤꯒꯤ ꯕꯣꯟꯁꯦ ꯌꯥꯝ ꯐꯖꯅ ꯁꯥꯟꯅꯩꯌꯦ ꯉꯁꯤꯁꯤ ꯅꯝꯕꯔ ꯇꯦꯜ ꯑꯁꯦ ꯐꯖꯅ ꯆꯦꯜꯂꯦ ꯉꯁꯤꯗꯤ ꯃꯣꯏ ꯗꯤꯐꯦꯟꯗꯔꯁꯨ ꯌꯥꯝ ꯂꯤꯡꯉꯦ ꯃꯣꯏꯁꯦ ꯑꯗꯨꯒ ꯁꯦꯟꯇꯔ ꯐꯣꯔꯋꯥꯔꯗꯔꯁꯨ ꯌꯥꯝ ꯐꯖꯅ ꯁꯥꯟꯅꯩꯌꯦꯕ ꯉꯁꯤꯁꯦ ꯑꯩꯈꯣꯏꯁꯨ ꯌꯥꯝ ꯀꯟꯅꯕꯨꯗꯤ ꯈꯪꯕ ꯑꯣꯏꯗꯦ ꯃꯥ ꯐꯖꯅ ꯁꯥꯟꯅꯕ ꯋꯥꯅꯤꯗ ꯉꯁꯤꯁꯦ ꯑꯅꯧꯕ ꯑꯩꯗꯤ ꯉꯁꯤꯅꯕꯨ ꯑꯍꯥꯟꯕ ꯎꯏꯌꯦ ꯎꯝ ꯑꯣ ꯑꯩꯗꯤ ꯃꯃꯥꯡꯒꯤꯗꯤ ꯌꯦꯡꯍꯧꯗꯦꯕ ꯑꯗꯣ ꯉꯁꯤ ꯎꯕꯗꯨ ꯇꯧꯔꯤꯖꯥꯠꯂ ꯑꯁꯨꯛ ꯐꯖꯕ ꯍꯥꯏꯇꯔꯦ ꯃꯥꯅ ꯁꯥꯅꯔꯤꯕ ꯃꯑꯣꯡꯁꯦ ꯉꯁꯤꯗꯤ ꯎꯝ ꯉꯁꯤ ꯊꯣꯏꯗꯧ ꯊꯣꯏꯔꯅꯤꯗ ꯉꯁꯤꯒꯤ ꯑꯣꯏꯅꯗꯤ ꯃꯣꯏꯅ ꯑꯣ ꯍꯣꯏ ꯐꯔꯦ ꯐꯔꯦ ꯑꯗꯨꯗꯤ ꯑꯗꯨꯝ ꯑꯩꯈꯣꯏ ꯂꯣꯏꯁꯤꯜꯂꯒ ꯑꯗꯨꯝ ꯆꯠꯅꯉꯥꯏ ꯇꯧꯔꯁꯦ ꯑꯗꯨꯗꯤꯀꯣ